ꯑꯩꯈꯣꯏ ꯃꯅꯤꯄꯨꯔꯤꯗ ꯉꯥꯡꯕ ꯂꯣꯟ ꯑꯗꯒꯤ ꯏꯔꯛꯄ ꯂꯣꯟꯗ ꯀꯌꯥ ꯏꯁꯥꯃꯛꯅ ꯊꯦꯡꯅꯈ꯭ꯔꯦ ꯅꯨꯡꯉꯥꯏꯇꯕ ꯑꯣꯟꯅꯕ ꯃꯌꯥꯝ ꯑꯃ ꯑꯗꯣ ꯊꯦꯡꯅꯈ꯭ꯔꯤꯁꯦ ꯑꯩꯈꯣꯏ ꯏꯁꯥꯃꯛꯁꯨ ꯀꯩꯗ ꯑꯩꯈꯣꯏꯁꯨ ꯃꯅꯤꯄꯨꯔꯤ ꯃꯩꯇꯩ ꯃꯌꯦꯛ ꯑꯣꯏꯅ ꯇꯝꯃꯛꯑꯦ ꯑꯩꯈꯣꯏ ꯁ꯭ꯀꯨꯜ ꯇꯝꯃꯛꯄ ꯀꯥꯟꯗ ꯑꯩꯈꯣꯏꯒꯤ ꯃꯇꯥꯡ ꯑꯩꯈꯣꯏꯒꯤ ꯃꯃꯥꯡꯗꯗꯤ ꯕꯦꯡꯒꯣꯂꯤ ꯑꯣꯏꯅ ꯇꯝꯈꯤ ꯑꯗꯣ ꯑꯩꯈꯣꯏꯒꯤ ꯃꯇꯨꯡꯗꯗꯤ ꯑꯩꯈꯣꯏꯒꯤ ꯑꯩꯈꯣꯏꯗꯒꯤ ꯑꯩꯈꯣꯏꯒꯤ ꯑꯣꯏꯅꯗꯤ ꯀꯩꯁꯦ ꯃꯩꯇꯩ ꯃꯅꯤꯄꯨꯔꯤ ꯃꯩꯇꯩꯂꯣꯟꯁꯦ ꯑꯣꯏꯅ ꯇꯝꯃꯦ ꯃꯩꯇꯩꯂꯣꯟꯁꯦ ꯇꯝꯃꯛꯄꯅꯦ ꯑꯗꯣ ꯌꯥꯝ ꯀꯨꯏꯔꯦ ꯆꯍꯤ ꯌꯥꯝ ꯀꯨꯏꯔꯁꯨ ꯍꯧꯖꯤꯛꯐꯥꯎꯕ ꯑꯩꯈꯣꯏ ꯈꯕꯔꯁꯤꯗ ꯃꯅꯤꯄꯨꯔꯤ ꯑꯩꯈꯣꯏ ꯃꯩꯇꯩꯂꯣꯟꯁꯦ ꯌꯥꯝꯅ ꯀꯩꯗꯧꯗꯦ ꯄꯨꯂꯞ ꯑꯣꯏꯅ ꯑꯣꯏꯟꯕ ꯑꯣꯏꯗ꯭ꯔꯤ ꯈꯔ ꯈꯔꯕꯨꯗꯤ ꯍꯥꯞꯄ ꯍꯧꯔꯛꯑꯦ ꯈꯔ ꯈꯔ ꯍꯥꯞꯄ ꯍꯧꯔꯛꯑꯁꯨ ꯑꯩꯈꯣꯏꯅ ꯕꯦꯡꯒꯣꯂꯤ ꯄꯥꯕ ꯊꯣꯛꯇꯝꯅꯤꯅ ꯕꯦꯡꯒꯣꯂꯤ ꯄꯨꯂꯞ ꯑꯣꯏꯗꯝꯅꯤꯅ ꯕꯦꯡꯒꯣꯂꯤ ꯈꯪꯗ꯭ꯔꯕꯅꯤꯅ ꯑꯩꯈꯣꯏꯗꯤ ꯕꯦꯡꯒꯣꯂꯤ ꯄꯥꯕ ꯄꯥꯒꯗꯧꯕꯗꯣ ꯑꯗꯨꯝꯕ ꯈꯕꯔꯁꯤꯝꯗꯤ ꯄꯥꯕꯗ ꯍꯩꯖꯗ꯭ꯔꯦ ꯍꯩꯖꯗ꯭ꯔꯦꯗꯤ ꯑꯣꯟꯂꯤ ꯑꯩꯈꯣꯏ ꯃꯩꯇꯩ ꯃꯌꯦꯛ ꯑꯣꯏꯕ ꯃꯅꯤꯄꯨꯔꯤꯒꯤ ꯑꯩꯈꯣꯏ ꯂꯦꯡꯒꯨꯋꯦꯖ ꯑꯣꯏꯕꯁꯦ ꯑꯗꯨꯝ ꯄꯥꯔ ꯂꯩꯔꯦ

ꯈꯕꯔꯁꯦ